ꯌꯦꯟ ꯉꯥꯅꯨꯒꯤ ꯐꯥꯝꯒꯤ ꯑꯩꯈꯣꯏꯅ ꯑꯀꯣꯏꯕꯗꯨꯗ ꯂꯨ ꯅꯥꯟꯅꯅꯕ ꯍꯤꯗꯥꯛ ꯂꯥꯡꯊꯛ ꯀꯥꯞꯊꯣꯛꯇꯨꯅ ꯅꯥꯗꯅꯕ ꯍꯣꯠꯅꯖꯩ ꯑꯗꯨꯒ ꯄꯤꯛꯏꯉꯩ ꯃꯇꯝꯗꯁꯨ ꯃꯄꯥꯡꯒꯜ ꯀꯟꯅꯅꯕ ꯏꯁꯤꯡ ꯑꯁꯥꯕ ꯑꯣ ꯑꯥꯔ ꯑꯦꯁ ꯄꯤꯊꯛꯇꯨꯅ ꯍꯣꯠꯅꯖꯩ ꯑꯗꯨꯒ ꯃꯇꯝ ꯆꯥꯅ ꯆꯥꯅ ꯃꯣꯏꯕꯨ ꯂꯨ ꯅꯥꯟꯅ ꯅꯨꯡꯁꯥ ꯐꯪꯕ ꯃꯐꯝꯗꯁꯨ ꯊꯝꯖꯩ ꯃꯈꯣꯏ ꯅꯥꯔꯛꯑꯕ ꯃꯇꯝꯗꯅ ꯚꯦꯇꯅꯔꯤꯒꯤ ꯗꯣꯛꯇꯔ ꯅꯠꯇ꯭ꯔꯒ ꯑꯩꯈꯣꯏꯒꯤ ꯍꯥꯟꯅ ꯗꯣꯛꯇꯔꯃꯛ ꯅꯠꯇ꯭ꯔꯒꯁꯨ ꯌꯦꯟ ꯐꯥꯝ ꯍꯥꯟꯅ ꯇꯧꯔꯛꯄ ꯑꯈꯪ ꯑꯍꯩꯁꯤꯡꯒ ꯇꯥꯟꯅꯖꯩ